ꯏꯁꯩ ꯑꯁꯤ ꯇꯥꯕꯗ ꯏꯁꯩꯅ ꯇꯥꯕꯁꯦ ꯌꯥꯝꯅ ꯅꯨꯡꯉꯥꯏꯕ ꯑꯃ ꯐꯥꯎꯏ ꯑꯋꯥꯕ ꯏꯁꯩ ꯑꯃ ꯇꯥꯔꯝꯗꯥꯏꯗ ꯑꯩꯈꯣꯏꯅ ꯋꯥꯔꯨꯕ ꯑꯋꯥꯕ ꯄꯨꯝꯅꯃꯛꯁꯤ ꯏꯁꯩ ꯍꯦꯛ ꯇꯥꯕ ꯃꯇꯝꯗ ꯑꯋꯥꯕ ꯄꯨꯝꯅꯃꯛꯁꯦ ꯀꯣꯛꯈꯤ ꯅꯨꯡꯉꯥꯏꯕ ꯐꯥꯎꯏ ꯑꯩꯈꯣꯏꯗ ꯑꯗꯨꯒ ꯊꯕꯛ ꯃꯇꯝꯗ ꯂꯧꯕꯨꯛꯇ ꯂꯧ ꯁꯨꯕ ꯃꯤꯁꯤꯡꯅꯁꯨ ꯋꯥꯅ ꯂꯧꯕꯨꯛꯇ ꯁꯨꯔꯕ ꯃꯇꯨꯡꯗ ꯏꯁꯩ ꯍꯦꯛ ꯏꯁꯩ ꯇꯥꯕ ꯃꯇꯨꯡꯗ ꯂꯧ ꯁꯨꯕꯒꯤ ꯑꯋꯥꯕ ꯑꯗꯨ ꯀꯥꯎꯈꯤ ꯑꯗꯨꯒ ꯑꯍꯟꯁꯤꯡꯅꯁꯨ ꯌꯥꯝꯅ ꯋꯥꯅ ꯊꯕꯛ ꯁꯨꯔꯨꯔꯒ ꯑꯗꯨꯒ ꯃꯇꯨꯡꯗ ꯑꯃꯨꯛ ꯉꯥꯏꯍꯥꯛꯇꯪ ꯄꯣꯊꯥꯅꯤꯡꯕ ꯃꯇꯝꯗ ꯏꯁꯩ ꯑꯃ ꯇꯥꯕꯗ ꯑꯗꯨꯁꯨ ꯅꯨꯡꯉꯥꯏꯕ ꯐꯥꯎꯏ ꯏꯁꯩꯒꯤ ꯏꯁꯩ ꯍꯥꯏꯁꯦ ꯍꯦꯛ ꯇꯥꯕ ꯃꯤꯀꯨꯞꯇ ꯏꯁꯥꯗ ꯋꯥꯔꯝꯕ ꯅꯨꯡꯉꯥꯏꯇꯕ ꯄꯨꯝꯅꯃꯛꯇꯣ ꯏꯁꯩ ꯍꯦꯛ ꯇꯥꯔꯒꯗꯤ ꯉꯥꯏꯍꯥꯛ ꯄꯣꯊꯥꯕ ꯐꯪꯏ ꯉꯥꯏꯍꯥꯛ ꯄꯣꯊꯥꯕ ꯅꯨꯡꯉꯥꯏꯖꯩ ꯏꯁꯩꯁꯤꯅ ꯀꯥꯟꯅꯍꯟꯕꯁꯦ ꯏꯁꯩ ꯍꯥꯏꯕꯁꯦ ꯏꯁꯩꯁꯤ ꯑꯗꯨꯝ ꯑꯋꯥꯕ ꯅꯨꯡꯉꯥꯏꯕ ꯈꯨꯗꯤꯡꯃꯛꯇ ꯏꯁꯩꯅ ꯃꯇꯦꯡ ꯄꯥꯡꯏ ꯏꯁꯩꯁꯤ ꯌꯥꯔꯤꯕ ꯃꯈꯩ ꯏꯁꯩ ꯑꯁꯤ ꯑꯗꯨꯝ ꯌꯣꯛꯈꯠꯇꯨꯅ ꯊꯝꯕꯤꯕ ꯏꯁꯩꯕꯨ ꯃꯨꯠꯍꯟꯗꯅ ꯊꯝꯕ ꯍꯥꯏꯕꯁꯦ ꯇꯥꯏꯕꯪ ꯃꯤꯑꯣꯏꯕꯒꯤꯗꯤ ꯌꯥꯝꯅ ꯅꯨꯡꯉꯥꯏꯕ ꯀꯩꯅꯣ ꯀꯔꯤꯕ ꯀꯔꯤ ꯍꯥꯏꯇꯔꯦ ꯑꯩꯈꯣꯏꯒꯤ ꯏꯁꯩꯒꯤ ꯅꯨꯡꯉꯥꯏꯕꯁꯤꯅ ꯑꯉꯥꯡ ꯑꯍꯟ ꯅꯍꯥ ꯈꯥꯛꯇꯅ ꯅꯨꯡꯉꯥꯏꯕ ꯑꯃ ꯐꯥꯎꯏ ꯏꯁꯩꯁꯤꯅ ꯀꯔꯤꯒꯨꯝꯕ

ꯏꯁꯩꯁꯤ ꯍꯦꯛ ꯇꯥꯔꯤꯕ ꯃꯈꯩ ꯑꯉꯥꯡꯗꯁꯨ ꯅꯨꯡꯉꯥꯏꯕ ꯐꯥꯎꯏ ꯑꯍꯟꯗ ꯑꯣꯏꯔꯒꯁꯨ ꯅꯨꯡꯉꯥꯏꯕ ꯐꯥꯎꯏ ꯏꯁꯩꯁꯤ ꯁꯤ ꯑꯗꯨꯅ ꯈꯨꯂꯪ ꯏꯁꯩꯕꯨ ꯑꯣꯏꯒꯦꯔꯥ ꯈꯨꯅꯨꯡ ꯏꯁꯩꯕꯨ ꯑꯣꯏꯒꯦꯔꯥ ꯈꯣꯡꯖꯣꯝ ꯄꯔꯕꯕꯨ ꯑꯣꯏꯒꯦꯔꯥ ꯑꯗꯨꯅ ꯏꯁꯩ ꯌꯥꯎꯗꯕ ꯑꯃꯠꯇ ꯌꯥꯗꯦ ꯁꯣꯔꯥꯠ ꯑꯣꯏꯔꯣ ꯏꯁꯩ ꯁꯛꯏ ꯂꯨꯍꯣꯡꯉꯦ ꯏꯁꯩ ꯁꯛꯏ ꯑꯗꯨꯅ ꯂꯨꯍꯣꯡꯕꯁꯤ ꯏꯁꯩ ꯍꯥꯏꯕꯁꯤ ꯌꯣꯛꯈꯠꯂ ꯊꯝꯒꯗꯕ ꯀꯜꯆꯔ ꯑꯩꯈꯣꯏꯒꯤ ꯏꯁꯩ ꯍꯥꯏꯕꯁꯤ ꯌꯥꯝꯅ ꯇꯥꯏꯕꯪ ꯃꯤꯑꯣꯏꯕꯗ ꯍꯤꯡꯕꯗ ꯆꯪꯗꯕ ꯌꯥꯗ꯭ꯔꯕ ꯃꯈꯜ ꯑꯃꯅꯤ ꯑꯗꯨꯅ ꯏꯁꯩꯁꯤ ꯌꯥꯔꯤꯕ ꯃꯈꯩ ꯏꯁꯩꯁꯤ ꯑꯗꯨꯝ ꯀꯩꯅꯣ ꯇꯧꯕꯤꯎ ꯌꯣꯛꯈꯠꯂꯒ ꯊꯝꯕꯤꯎ ꯀꯂꯥꯀꯥꯔ ꯏꯁꯩꯁꯤꯡꯁꯤ